ꯑꯩꯈꯣꯏꯒꯤ ꯖꯤꯜꯂꯥꯗ ꯂꯥꯏ ꯈꯨꯕꯝꯁꯤꯡ ꯂꯩꯔꯤꯕ ꯂꯥꯏ ꯈꯨꯕꯝꯁꯤꯡ ꯑꯗꯨꯗꯤ ꯑꯗꯨꯗꯤ ꯏꯕꯨꯗꯧ ꯈꯝꯂꯥꯡꯕ ꯂꯥꯏꯀꯣꯟ ꯑꯅꯤ ꯏꯊꯛ ꯅꯤꯡꯊꯧ ꯏꯔꯨꯝ ꯅꯤꯡꯊꯧ ꯆꯦꯡꯈꯣꯡ ꯂꯥꯏꯔꯦꯝꯕꯤ ꯑꯁꯤꯅ ꯆꯤꯡꯕꯅꯤ ꯑꯗꯒꯤ ꯑꯇꯣꯞꯄ ꯃꯁꯖꯤꯠ ꯑꯃꯗꯤ ꯆꯔꯁ ꯀꯌꯥ ꯑꯃꯁꯨ ꯂꯩ ꯏꯕꯨꯗꯧ ꯋꯥꯡꯕ꯭ꯔꯦꯟ ꯑꯁꯤꯅ ꯑꯩꯈꯣꯏꯒꯤ ꯍꯦꯟꯅ ꯃꯔꯨ ꯑꯣꯏꯕ ꯂꯥꯏꯐꯝ ꯑꯃꯁꯨ ꯑꯣꯏꯔꯤ ꯑꯗꯨ ꯄꯟꯕ ꯌꯥꯕ ꯍꯔꯥꯎ ꯀꯨꯝꯍꯩꯁꯤꯡꯗꯤ ꯆꯩꯔꯥꯎꯕ ꯅꯤꯡꯉꯣꯟ ꯆꯥꯛꯀꯧꯕ ꯈ꯭ꯔꯤꯁꯃꯥꯁ ꯌꯥꯎꯁꯪ ꯑꯃꯗꯤ ꯊꯥꯕꯜ ꯆꯣꯡꯕ ꯅꯤꯡꯉꯣꯟ ꯑꯁꯤꯅꯆꯤꯡꯕꯅꯤ